ꯑꯥ ꯑꯩ ꯆꯤꯔꯥꯡꯄꯥꯠꯀꯤ ꯐꯥꯔꯅꯤꯆꯔꯒꯤꯅꯦ ꯀꯅꯥ ꯑꯣꯏꯕꯤꯔꯒꯦ ꯀꯔꯝ ꯀꯔꯝꯕ ꯃꯈꯜꯒꯤ ꯁꯣꯐꯥꯅꯣ ꯑꯗꯣꯝꯅ ꯄꯥꯝꯕꯤꯔꯤꯁꯤꯕꯣ

ꯁ꯭ꯄꯣꯟ ꯌꯥꯎꯕꯁꯤꯅ ꯁꯣꯐꯥ ꯑꯣꯡꯂꯤ ꯑꯩꯈꯣꯏꯒꯤ ꯁꯦꯠꯁꯤꯈꯛꯇ ꯐꯣꯔꯇꯤ ꯐꯥꯏꯞ ꯊꯥꯎꯖꯟ ꯑꯗꯨꯃꯥꯏꯅ ꯑꯣꯏꯔꯛꯀꯅꯤ ꯑꯗꯨꯒ ꯎꯒꯤꯗꯅ ꯑꯩꯈꯣꯏ ꯇ꯭ꯋꯦꯟꯇꯤ ꯐꯥꯏꯞ ꯊꯥꯎꯖꯟ ꯂꯥꯛꯀꯅꯤ ꯑꯥ ꯍꯥꯏꯔꯤꯕ ꯀꯥꯡꯊꯣꯜ ꯎꯄꯨ ꯗꯥꯏꯅꯤꯡ ꯇꯦꯕꯜꯉꯩꯅ ꯑꯁꯨꯕꯤꯗ ꯑꯩꯈꯣꯏꯒꯤ ꯋꯥꯟ ꯂꯥꯈ ꯅꯥꯏꯟꯇꯤ ꯊꯥꯎꯖꯟ ꯑꯗꯨꯃꯥꯏꯅ ꯆꯪꯉꯦ ꯑꯗꯣꯝꯒꯤ ꯑꯄꯥꯝꯕ ꯃꯈꯜ ꯎ ꯃꯈꯜꯗꯨꯒꯤ ꯃꯇꯨꯡꯏꯟꯅ ꯑꯩꯈꯣꯏꯅ ꯃꯗꯨ ꯑꯦꯔꯦꯟꯁꯃꯦꯟ ꯇꯧꯖꯒꯗꯕꯅꯤ ꯑꯄꯥꯝꯕꯗꯨ ꯑꯗꯨꯃꯛ ꯍꯥꯏꯕꯤꯔꯛꯎ ꯐꯪꯉꯦ ꯐꯪꯉꯦ ꯑꯩꯈꯣꯏꯗ ꯑꯗꯣꯝꯒꯤ ꯑꯄꯥꯝꯕ ꯂꯨꯍꯣꯡꯕ ꯑꯝꯗ ꯆꯪꯒꯗꯕ ꯎꯄꯨ ꯀꯥꯡꯊꯣꯜꯁꯤꯡꯒꯤ ꯑꯣꯏꯕꯁꯤꯡ ꯂꯣꯏꯅ ꯑꯩꯈꯣꯏꯒꯤ ꯃꯐꯝꯁꯤꯗ ꯐꯪꯖꯒꯅꯤ ꯑꯗꯣꯝꯅ ꯂꯥꯛꯑꯒ ꯑꯄꯥꯝꯕ ꯈꯨꯗꯤꯡꯃꯛ ꯌꯦꯡꯕꯤꯔꯒ ꯑꯗꯨꯃꯛ ꯑꯩꯈꯣꯏꯁꯤꯗꯒꯤ ꯂꯧꯕ ꯌꯥꯅꯤ ꯑꯩꯈꯣꯏ ꯑꯗꯣꯝꯅ ꯂꯥꯛꯄ ꯃꯇꯝꯗꯁꯨ ꯑꯩꯈꯣꯏꯅ ꯍꯥꯏꯔꯤꯕ ꯁꯤꯒꯤ ꯄꯨꯟꯅ ꯂꯧꯕ ꯑꯩꯈꯣꯏꯗꯒꯤ ꯂꯣꯏꯅ ꯁꯣꯐꯥꯁꯨ ꯌꯥꯎꯅ ꯂꯧꯕ ꯇꯥꯔꯒꯗꯤ ꯑꯩꯈꯣꯏꯅ ꯑꯗꯣꯝꯗ ꯀꯩꯒꯨꯝꯕ ꯑꯣꯐꯔ ꯑꯃꯁꯨ ꯑꯩꯈꯣꯏꯅ ꯄꯤꯖꯔꯤ ꯐꯔꯦ ꯐꯔꯦ ꯂꯥꯛꯄꯤꯔꯣ ꯑꯗꯣꯝꯅ ꯑꯗꯨꯝ ꯑꯗꯨꯒ ꯈꯟꯅꯔꯁꯤ